ꯍꯜꯂꯣ ꯚꯥꯥꯏ ꯑꯥ ꯚꯥꯏ ꯑꯩꯈꯣꯏ ꯁꯣꯝꯗ ꯗꯨꯀꯥꯟꯁꯤ ꯑꯗꯨꯝ ꯌꯥꯔꯤ ꯍꯥꯏꯕꯗꯤ ꯅꯣꯏꯒꯤ ꯄꯣꯠꯇꯤ ꯀꯃꯥꯏ ꯇꯧꯏ ꯄꯣꯠꯇꯤ ꯁꯤꯠꯂꯤꯕ꯭ꯔꯥ ꯍꯥꯏꯕꯗꯤ ꯄꯣꯠ ꯀꯨꯝꯕꯁꯦ ꯀꯃꯥꯏ ꯇꯧꯔꯤꯒꯦ ꯅꯣꯏꯗꯗꯤ ꯑꯥ ꯑꯩꯈꯣꯏꯁꯦ ꯑꯩꯈꯣꯏꯒꯤꯁꯦ ꯊꯥꯎꯁꯦ ꯕꯣꯇꯜꯗ ꯕꯣꯇꯜ ꯑꯆꯧꯕꯗ ꯁꯤꯛꯁꯇꯤ ꯁꯤꯛꯁꯇꯤ ꯅꯣꯏꯗꯤ ꯀꯃꯥꯏ ꯇꯧꯕ

ꯑꯣ ꯑꯩꯁꯦ ꯑꯥꯂꯨꯗ ꯕꯦꯒ ꯕꯦꯒ ꯑꯆꯧꯕꯁꯦ ꯑꯗꯨꯗꯅ ꯕꯦꯒ ꯑꯆꯧꯕꯗꯗꯤ ꯂꯤꯁꯤꯡ ꯑꯃ ꯌꯣꯜꯂꯤ ꯅꯣꯏꯗꯅ ꯀꯃꯥꯏ ꯇꯧꯕ ꯑꯣ ꯑꯣ ꯍꯣ ꯅꯣꯏꯗꯤ ꯌꯥꯝ ꯍꯣꯡꯕ ꯃꯥꯜꯂꯤ ꯑꯗꯨ ꯑꯣꯏꯔꯗꯤ

ꯍꯣꯏ ꯍꯣꯏ ꯍꯣꯏ ꯑꯗꯨ ꯗꯨꯀꯥꯟꯗꯣ ꯅꯣꯏ ꯗꯨꯀꯥꯟꯗꯨꯁꯨ ꯑꯗꯨꯝ ꯄꯨꯜꯂꯒ ꯇꯧꯔꯁꯨ ꯇꯧꯔꯁꯤ ꯍꯥꯏꯕꯗꯤ ꯄꯩꯁꯥꯁꯤ ꯇꯥꯟꯃꯤꯟꯅꯔꯁꯦꯕ

ꯑꯣ

ꯑꯥ

ꯑꯇꯣꯞꯄꯗꯤ ꯑꯥ ꯑꯥ ꯍꯥꯏꯌꯨ ꯍꯥꯏꯌꯨ ꯁꯥꯔ ꯑꯥ ꯊꯝꯃꯤ ꯊꯝꯃꯤ ꯑꯩꯈꯣꯏꯁꯨ ꯊꯝꯃꯤ

ꯑꯥ ꯑꯥ ꯑꯥ ꯍꯣꯏ ꯍꯣꯏ ꯁꯥꯔ ꯑꯗꯨ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ